ꯑꯩꯅ ꯈꯣꯏꯗꯥꯖꯕ ꯃꯅꯤꯄꯨꯔꯤ ꯋꯥꯍꯩ ꯅꯠꯇ꯭ꯔꯒ ꯋꯥꯍꯩ ꯄꯔꯦꯡꯁꯤꯡꯒꯤ ꯃꯅꯨꯡꯗ ꯇꯔꯥꯒꯤ ꯆꯩꯁꯨꯅ ꯂꯦꯡꯊꯣꯡ ꯐꯥꯏ ꯍꯥꯏꯕꯁꯤꯅꯤ ꯃꯔꯝꯗꯤ ꯊꯥꯏꯅ ꯑꯍꯜꯁꯤꯡꯅ ꯍꯥꯏꯕ ꯋꯥꯍꯩꯁꯤꯡꯁꯦ ꯌꯥꯝ ꯆꯨꯝꯃꯦ ꯃꯅꯤꯄꯨꯔꯤꯒꯤ ꯃꯍꯧꯁꯥꯒꯤ ꯉꯥꯛꯂꯤꯕ ꯑꯃ ꯑꯣꯏꯕꯗ ꯆꯥꯎꯊꯣꯛꯆꯕ ꯐꯥꯎꯏ ꯃꯔꯝꯗꯤ ꯑꯩ ꯏꯊꯟꯇꯅ ꯇꯧꯕ ꯉꯝꯗꯕ ꯊꯕꯛ ꯀꯌꯥ ꯃꯌꯥꯝ ꯄꯨꯟꯅ ꯇꯧꯕꯗ ꯃꯥꯏ ꯄꯥꯛꯅ ꯇꯧꯕ ꯉꯝꯃꯤ ꯁꯝꯅ ꯍꯥꯏꯔꯕꯗ ꯏꯁꯤꯡ ꯆꯥꯎꯕ ꯏꯁꯤꯡ ꯆꯥꯎꯕ ꯃꯇꯝꯗ ꯑꯩ ꯏꯇꯣꯝꯇꯅ ꯉꯥꯛꯄ ꯉꯝꯗꯕꯗꯨ ꯃꯌꯥꯝ ꯄꯨꯟꯅ ꯏꯃꯥꯏꯗꯨ ꯉꯥꯛꯄ ꯉꯝꯃꯤ ꯊꯤꯡꯕ ꯉꯝꯃꯤ ꯑꯃꯁꯨꯡ ꯇꯨꯔꯦꯜ ꯄꯥꯊꯣꯔꯛꯄꯗꯒꯤ ꯊꯤꯡꯕ ꯉꯃꯃꯤ ꯃꯔꯝ ꯑꯁꯤꯅ ꯑꯩꯅ ꯃꯅꯤꯄꯨꯔꯤ ꯂꯣꯟꯁꯦ ꯌꯥꯝ ꯌꯥꯝꯅ ꯅꯨꯡꯁꯤꯖꯩ ꯑꯩꯅ ꯃꯅꯤꯄꯨꯔꯤ ꯂꯣꯟꯕꯨ ꯉꯥꯡꯕ ꯄꯥꯝꯂꯤꯕꯒꯤ ꯃꯔꯝꯗꯤ ꯑꯩ ꯏꯁꯥꯅ ꯏꯁꯥꯒꯤ ꯂꯣꯟꯕꯨ ꯌꯣꯛꯈꯠꯆꯕ ꯑꯃꯁꯨꯡ ꯆꯥꯨꯈꯠꯍꯟꯕ ꯄꯥꯝꯃꯤ ꯃꯔꯝ ꯑꯗꯨꯅ ꯄꯤꯛꯄꯗꯒꯤ ꯂꯣꯜꯂꯛꯄ ꯂꯣꯟꯅꯤꯅ ꯍꯩꯅꯩ ꯃꯌꯥꯝꯗꯁꯨ ꯋꯥꯔꯤ ꯁꯥꯕ ꯃꯇꯝꯗꯁꯨ ꯑꯗꯨꯝ ꯁꯥꯅꯤꯡꯉꯤ ꯑꯇꯣꯞꯄ ꯂꯝꯗ ꯆꯠꯄ ꯃꯇꯝꯗꯁꯨ ꯃꯅꯤꯄꯨꯔꯤ ꯂꯣꯟꯅ ꯑꯗꯨꯃꯛ ꯋꯥꯔꯤ ꯁꯥꯅꯤꯡꯉꯤ